ꯍꯜꯂꯣ ꯚꯥꯏ ꯅꯨꯡꯉꯥꯏꯔꯤ ꯊꯤ ꯅꯨꯡꯉꯥꯏꯔꯤꯍꯦ ꯅꯨꯡꯉꯥꯏꯔꯤꯌꯦ ꯅꯨꯡꯉꯥꯏꯔꯤꯌꯦ ꯂꯣꯡꯄꯤ ꯍꯥꯏꯕ ꯑꯠꯆꯥ ꯂꯣꯡꯄꯤꯗꯤ ꯑꯩꯗꯤ ꯐꯖꯅ ꯆꯠꯄꯨ ꯆꯠꯇ꯭ꯔꯤꯅꯦ ꯑꯣ ꯅꯪꯗꯤ ꯐꯖꯅ ꯈꯪꯕ꯭ꯔꯣ ꯂꯣꯡꯄꯤ ꯃꯇꯥꯡꯗ ꯑꯦ ꯍꯧꯖꯤꯛ ꯎꯈ꯭ꯔꯨꯜꯒꯤ ꯍꯦꯠꯀ꯭ꯋꯥꯇꯔꯗꯒꯤ ꯀꯌꯥꯃꯨꯛ ꯂꯥꯞꯄꯅꯣ ꯑꯣꯀꯦ ꯑꯣꯀꯦ ꯑꯗꯨ ꯑꯣꯏꯇꯥꯔꯒꯗꯤ ꯑꯗꯨꯒꯤ ꯕꯤꯂꯦꯖ ꯆꯠꯄꯒꯤ ꯂꯝꯕꯤꯗꯣ ꯈꯣꯡꯅ ꯆꯠꯀꯗꯕ꯭ꯔ ꯒꯥꯔꯤꯁꯤ ꯀꯃꯥꯏ ꯇꯧꯕ ꯑꯣꯀꯦ ꯀꯦ ꯀꯦ ꯑꯆꯥ ꯆꯥ ꯑꯁ

ꯑꯣꯀꯦ ꯀꯦ ꯍꯣꯏꯅꯦ ꯑꯩꯁꯨ ꯀꯩꯅꯣꯒꯤ ꯂꯝ ꯆꯠꯄ ꯈꯣꯠꯄ ꯑꯦꯛꯁꯄ꯭ꯂꯣꯔ ꯇꯧꯕꯗꯤ ꯌꯥꯝ ꯄꯥꯝꯃꯦꯕꯀꯣ ꯑꯆꯥ ꯆꯥ ꯂꯣꯡꯄꯤꯗ ꯍꯧꯖꯤꯛ ꯆꯥꯐꯨꯒꯨꯝꯕ ꯁꯥꯏ ꯍꯥꯏꯁꯦ ꯀꯔꯝꯕ ꯆꯐꯨꯅꯣ ꯑꯣꯀꯦ ꯑꯣꯀꯦ ꯑꯣ ꯍꯣꯏꯅꯦ ꯍꯣꯏꯅꯦ ꯑꯗꯨꯗꯤ ꯌꯥꯝ ꯊꯤꯅ ꯅꯨꯡꯉꯥꯏꯗꯧ ꯃꯥꯜꯂꯦ ꯑꯗꯨ ꯅꯠꯇꯕ ꯆꯐꯨ ꯁꯥꯕꯒꯤ ꯅꯠꯇꯕ ꯑꯇꯣꯄꯄ ꯀꯩ ꯀꯩ ꯌꯦꯡꯕ ꯌꯥꯕ ꯂꯩꯒꯦ ꯑꯥ

ꯑꯣꯀꯦ ꯑꯣꯀꯦ ꯑꯣ ꯑꯣ ꯑꯣ ꯑꯗꯨꯒꯤꯗꯣ ꯁꯅꯤꯠꯇꯨꯔꯣ ꯑꯣꯀꯦ ꯑꯣꯀꯦ ꯑꯣꯀꯦ ꯑꯣꯀꯦ ꯑꯣꯀꯦ ꯑꯣꯀꯦ ꯑꯗꯨ ꯀꯩꯅꯣꯒꯤ ꯂꯣꯡꯄꯤꯁꯤ ꯌꯨꯝꯅꯥꯛ ꯀꯌꯥꯒꯨꯝꯕꯗꯤ ꯂꯩꯒꯦ ꯎꯝ ꯎꯝ ꯑꯣ ꯑꯗꯨꯗꯤ ꯌꯥꯝ ꯈꯨꯟꯗꯤ ꯆꯥꯎꯔꯦ ꯍꯥꯏꯇꯥꯔꯦꯅꯦ ꯀꯣ ꯑꯣꯀꯦ ꯑꯣꯀꯦ ꯀꯦ ꯑꯗꯨꯗꯤ ꯍꯣꯏꯅꯦ ꯑꯗꯨꯗꯤꯕꯨꯗꯤ ꯆꯠꯅꯕ ꯄ꯭ꯂꯥꯟ ꯇꯧꯁꯤꯅꯦ ꯑꯗꯨ ꯀꯔꯝ ꯀꯥꯟꯗ ꯆꯠꯁꯦ ꯍꯥꯏꯕ ꯑꯣꯀꯦ ꯑꯣꯀꯦ ꯑꯥ ꯑꯥ ꯑꯥ ꯍꯣꯏ ꯍꯣꯏ ꯍꯣꯏ ꯑꯣꯀꯦ ꯑꯗꯨꯗꯤ ꯀꯅꯥ ꯀꯅꯥ ꯆꯠꯁꯤꯒꯦ ꯑꯩꯈꯣꯏ ꯃꯤ ꯀꯌꯥꯒꯨꯝꯕ ꯆꯠꯅꯕ ꯄ꯭ꯂꯥꯟ ꯇꯧꯁꯤꯒꯦ ꯑꯗꯨꯅꯤ ꯄ꯭ꯂꯥꯟ ꯍꯥꯏꯗꯤ ꯆꯠꯄ ꯇꯥꯔꯒꯗꯤ ꯐꯖꯅ ꯌꯦꯡꯊꯣꯛꯅꯕꯒꯤ ꯄ꯭ꯂꯥꯟ ꯇꯧꯔ ꯆꯠꯁꯦꯕꯀꯣ ꯑꯗꯨꯗ ꯃꯤ ꯀꯌꯥ ꯆꯠꯁꯤꯒꯦ ꯅꯠꯇ꯭ꯔꯒ ꯀꯟꯇ꯭ꯔꯤꯕꯤꯎꯁꯟꯁꯤ ꯀꯃꯥꯏꯅ ꯇꯧꯔꯒ ꯆꯠꯁꯤꯒꯦ ꯅꯠꯇ꯭ꯔꯒ ꯑꯗꯨꯗ ꯆꯠꯄꯁꯤ ꯂꯦꯞꯁꯤꯔ ꯑꯃꯨꯛ ꯆꯠꯂꯒ ꯑꯃꯨꯛ ꯗꯦꯔꯦꯛ ꯑꯃꯨꯛ ꯍꯟꯕꯒꯤ ꯄ꯭ꯂꯥꯟ ꯇꯧꯁꯤꯔ ꯑꯗꯨꯒꯤ ꯋꯥꯅꯤꯗ ꯑꯣꯀꯦ ꯑꯣꯀꯦ ꯅꯠꯇꯦ ꯒꯥꯔꯤꯕꯨꯗꯤ ꯑꯩ ꯄꯨꯊꯣꯛꯑꯒꯦ ꯕꯣꯂꯦꯔꯣ ꯂꯩꯌꯦꯕꯀꯣ ꯑꯗꯨꯒ ꯑꯩ ꯒꯥꯔꯤ ꯄꯨꯊꯣꯛꯑꯒꯦ ꯑꯗꯨꯒ ꯄꯨꯂꯦꯝꯁꯨ ꯀꯧꯔꯣ ꯑꯗꯨꯒ ꯑꯃꯣꯁꯁꯨ ꯀꯧꯔꯣ ꯁꯣꯃꯤꯌꯔ ꯑꯩꯈꯣꯏ ꯃꯉꯥ ꯁꯨꯔꯥꯗꯤ ꯌꯥꯅꯤꯅ ꯎꯝ ꯒꯥꯔꯤꯕꯨꯗꯤ ꯑꯩ ꯄꯨꯊꯣꯛꯑꯒꯦ ꯑꯗꯨꯕꯨ ꯑꯇꯣꯞꯄ ꯑꯥꯗ ꯊꯣꯡ ꯆꯥꯕ ꯑꯗꯨ ꯑꯗꯥ ꯑꯇꯣꯞꯄ ꯃꯤꯁꯦꯂꯦꯅꯁ ꯑꯦꯛꯁꯄꯦꯟꯗꯤꯆꯔꯁ ꯃꯌꯥꯝꯕꯨꯗꯤ ꯀꯃꯥꯏ ꯇꯧꯁꯤꯒꯦ ꯑꯗꯨ ꯅꯪ ꯍꯥꯏꯐꯦꯠꯇꯪ ꯌꯦꯡꯉꯣ ꯍꯥꯏꯗꯤ ꯅꯪꯅ ꯑꯗꯨꯒꯤ ꯈꯨꯟ ꯃꯇꯥꯡꯒꯤꯗꯤ ꯅꯪꯅ ꯐꯖꯅ ꯈꯪꯕꯅꯤꯅ ꯑꯥ ꯑꯗꯨꯒꯤꯗꯤ ꯅꯪ ꯌꯦꯡꯊꯣꯛꯑꯣꯕ ꯑꯇꯣꯞꯄꯗꯤ ꯒꯥꯔꯤꯕꯨꯗꯤ ꯑꯩ ꯇꯧꯔꯒꯦ ꯍꯣꯏ ꯍꯣꯏ ꯍꯣꯏ ꯑꯗꯨꯒ ꯅꯪꯒꯤ ꯁꯥꯏꯁꯨ ꯌꯥꯎꯍꯜꯂꯣꯅꯦ ꯑꯗꯨꯝ ꯌꯥꯏꯅꯦ ꯑꯗꯨꯗꯤ ꯌꯥꯏ ꯅꯊꯟꯗꯅꯤ ꯑꯇꯩꯕꯨꯗꯤ ꯄꯥꯔꯃꯤꯁꯟ ꯄꯤꯔꯣꯏ ꯅꯪ ꯅꯊꯟꯇ ꯑꯥ ꯌꯥꯎꯍꯜꯂꯣ ꯐꯔꯦ ꯐꯔꯦ ꯑꯗꯨꯗꯤ ꯊꯝꯃꯦꯀꯣ ꯍꯣꯏ ꯍꯣꯏ ꯍꯣꯏ ꯀꯣꯟꯅ ꯐꯥꯎꯅꯔꯁꯦ ꯑꯗꯨꯗꯤ ꯍꯣꯏ ꯍꯣꯏ ꯍꯣꯏ ꯍꯣꯏ ꯍꯣꯏ ꯍꯣꯏ ꯑꯗꯨꯃꯥꯏ ꯇꯧꯔꯁꯦ ꯑꯗꯨꯃꯥꯏ ꯇꯧꯔꯁꯦ ꯍꯣꯏ ꯍꯣꯏ ꯊꯝꯃꯒꯦ ꯊꯝꯃꯒꯦꯀꯣ ꯚꯥꯏ